ꯊꯕꯛ ꯃꯐꯝꯗ ꯊꯣꯛꯄ ꯋꯥꯊꯣꯛꯁꯤꯡ ꯅꯠꯇ꯭ꯔꯒ ꯑꯔꯨꯕ ꯐꯤꯕꯝꯁꯤꯡ ꯑꯗꯨ ꯃꯇꯝ ꯄꯨꯝꯅꯃꯛꯇ ꯏꯪꯅ ꯆꯤꯛꯅ ꯁꯥꯟꯇꯤ ꯂꯩꯅ ꯅꯥꯀꯜ ꯑꯅꯤꯃꯛꯀꯤ ꯇꯥꯔꯒ ꯑꯩꯅ ꯁꯣꯏꯕ ꯑꯣꯏꯔꯝꯃꯒꯅ ꯑꯩꯅ ꯃꯤ ꯑꯃꯗꯨꯗ ꯂꯥꯜꯂꯦꯅ ꯍꯥꯏꯖꯕ ꯀꯣ ꯑꯗꯨꯒ ꯑꯃꯗꯨꯅ ꯁꯣꯏꯕ ꯑꯣꯏꯔꯒꯅ ꯑꯩꯅ ꯑꯃꯗꯣ ꯉꯥꯛꯄꯤꯕ ꯑꯗꯨꯃꯥꯏ ꯇꯧꯔꯒ ꯊꯦꯡꯅꯖꯩ ꯍꯥꯏꯇꯥꯔꯦ